ꯍꯜꯂꯣ ꯇꯥꯏꯌꯦ ꯑꯥ ꯇꯥꯏꯌꯦ ꯑꯧ ꯇꯧꯋꯦ ꯐꯥꯔꯝꯗꯣ ꯂꯧ ꯁꯪꯉꯝ ꯑꯃ ꯑꯦꯟꯁꯥꯡ ꯅꯥꯄꯤ ꯊꯥꯔꯤꯌꯦ ꯀꯣꯕꯤ ꯊꯥꯔꯦ ꯑꯗꯨꯒ ꯑꯥꯜꯂꯨꯁꯨ ꯊꯥꯔꯦ ꯇꯤꯜꯍꯧ ꯆꯅꯝ ꯈꯔ ꯑꯌꯥꯕꯒꯤ ꯀꯔꯤ ꯀꯔꯤ ꯑꯌꯥꯕꯈꯩ ꯂꯣꯏ ꯁꯨꯔꯦ ꯑꯦꯟꯁꯥꯡ ꯅꯥꯄꯤ ꯑꯗꯣ ꯌꯣꯟꯕꯒꯤ ꯃꯔꯝꯁꯦ ꯑꯩꯈꯣꯏꯒꯤ ꯅꯣꯏ ꯑꯗꯥꯏꯗ ꯌꯣꯟꯐꯝ ꯂꯩꯔꯗꯤ ꯈꯔ ꯍꯥꯏ ꯍꯥꯏꯔꯛꯑꯣ ꯑꯗꯨꯝ ꯄꯨꯔꯒ ꯂꯥꯛꯀꯦ ꯑꯣ ꯑꯗꯨ ꯑꯗꯨꯝ ꯄꯥꯎ ꯐꯥꯎꯅꯁꯦ ꯑꯣ ꯑꯗꯨꯒꯨꯝꯕꯗꯣ ꯂꯣꯏ ꯌꯥꯎꯔꯤꯌꯦꯕ ꯑꯥ ꯀꯣꯕꯤ ꯄꯥꯝꯕꯤ ꯆꯥꯝꯃꯉꯥ ꯊꯥꯔꯤꯌꯦ ꯑꯩꯒꯤ ꯀꯣꯕꯤ ꯄꯥꯝꯕꯤ ꯆꯥꯝꯃꯉꯥ ꯏꯁꯤꯡ ꯐꯖꯅ ꯆꯪꯉꯦ ꯑꯁ ꯐꯨꯜ ꯀꯥꯔꯦ ꯐꯨꯜ ꯐꯨꯜ ꯐꯖꯅ ꯀꯥꯔꯦ ꯈꯥꯃꯦꯟꯁꯨ ꯇꯔꯦꯠ ꯅꯤꯄꯥꯜꯃꯨꯛ ꯊꯥꯔꯤꯌꯦ ꯑꯁꯥꯡꯕꯅꯦ ꯑꯁꯤ

ꯂꯧ ꯁꯪꯉꯝ ꯑꯃꯗꯨꯁꯨ ꯑꯗꯒꯤ ꯇꯤꯜꯍꯧ ꯃꯔꯨꯗꯨꯁꯨ ꯐꯩꯗꯣꯝ ꯃꯔꯤ ꯃꯪꯉꯥ ꯊꯥꯔꯤꯌꯦ ꯕꯣꯔꯥ ꯑꯍꯨꯝ ꯃꯔꯤ ꯃꯪꯉꯥꯃꯨꯛꯇꯤ ꯊꯣꯛꯀꯅꯤꯌꯦ ꯑꯥ ꯑꯥꯜꯂꯨꯗꯨ ꯊꯥꯔꯤꯌꯦ ꯍꯥ ꯑꯥꯎ ꯀꯣꯕꯤꯂꯩꯁꯨ ꯌꯥꯎꯔꯤꯌꯦ ꯃꯥꯗꯤ ꯀꯌꯥꯗꯤ ꯌꯥꯝꯗ꯭ꯔꯦ ꯀꯣꯕꯤꯂꯩ ꯀꯤꯂꯣ ꯑꯍꯨꯝ ꯌꯥꯎꯔꯤꯌꯦ ꯑꯣ ꯃꯁꯤ ꯇꯤꯜꯅꯨꯡꯒꯤ ꯃꯔꯝꯁꯤ ꯑꯆꯝꯕ ꯍꯤꯗꯥꯛ ꯋꯥꯔꯤ ꯑꯃꯗ ꯑꯩꯈꯣꯏꯅ ꯍꯦꯛꯇꯧ ꯅꯨꯃꯤꯠ ꯀꯨꯟꯅꯤꯃꯨꯛ ꯍꯤꯗꯥꯛꯁꯤ ꯀꯥꯞꯈ꯭ꯔꯒ ꯅꯨꯃꯤꯠ ꯀꯨꯟꯅꯤꯃꯨꯛ ꯂꯩꯔꯨꯔꯒ ꯍꯦꯛꯑꯦꯕ ꯀꯥꯞꯄ ꯍꯧꯔꯛꯄꯗ ꯍꯦꯛꯄꯗꯤ ꯌꯥꯗꯦꯕ ꯚꯤꯇꯥꯃꯦꯟ ꯈꯔ ꯀꯥꯞꯄꯤ ꯇꯤꯜ ꯍꯤꯗꯥꯛ ꯑꯃ ꯑꯅꯤ ꯑꯃ ꯀꯥꯞꯈ꯭ꯔꯦ ꯑꯗꯨ ꯂꯣꯏꯔꯦ ꯍꯧꯖꯤꯛ ꯀꯥꯞꯄ ꯈꯣꯠꯄ ꯍꯦꯛꯄ ꯌꯥꯕꯒꯤ ꯇꯥꯏꯃꯤꯡ ꯌꯧꯁꯤꯜꯂꯛꯑꯦ

ꯑꯥꯎ ꯑꯗꯨꯅꯤ ꯑꯣ ꯈꯔ ꯍꯪꯅꯔꯛꯑꯣ ꯑꯗꯣ ꯁꯤ ꯂꯣꯏꯔꯒ ꯑꯃꯨꯛ ꯑꯃ ꯑꯥꯜꯂꯨꯗꯣ ꯇꯥꯟꯊꯣꯛꯑꯒ ꯑꯃꯃꯨꯛ ꯁꯤꯜꯂꯒ ꯊꯥꯒꯦ ꯇꯧꯅꯦꯕ ꯑꯥ ꯑꯥꯎ ꯁꯪꯉꯝ ꯑꯃꯅꯦ ꯃꯊꯪꯗꯗꯤ ꯃꯔꯥꯛ ꯑꯃ ꯂꯥꯛꯑꯅꯤ ꯍꯟꯗꯛ ꯑꯍꯧꯕꯒꯤ ꯁꯪꯉꯝ ꯑꯃ ꯇꯧꯔꯤꯌꯦ ꯑꯣ ꯑꯗꯨ ꯅꯪꯁꯨ ꯇꯧꯅꯤꯡꯉꯗꯤ ꯂꯩꯌꯦ ꯑꯩꯅꯥꯛꯇ ꯂꯧ ꯑꯗꯨꯝ ꯂꯥꯛꯑꯒ ꯑꯗꯨꯝ ꯄꯨꯟꯁꯦꯁꯨ ꯑꯗꯨꯝ ꯂꯥꯛꯑꯒ ꯄꯨꯟꯕ ꯌꯥꯏꯌꯦ ꯃꯔꯥꯛ ꯑꯃ ꯄꯔꯤ ꯑꯃ ꯄꯨꯟꯅ ꯁꯦꯝꯁꯦꯁꯨ ꯌꯥꯏꯌꯦ ꯑꯣ ꯃꯊꯪ ꯆꯍꯤꯗ ꯑꯗꯨ ꯄꯨꯈ꯭ꯔꯤ ꯐꯥꯔꯝ ꯇꯧꯔꯗꯤ ꯄꯨꯈ꯭ꯔꯤ ꯑꯩꯒꯤ ꯄꯨꯈ꯭ꯔꯤ ꯍꯧꯖꯤꯛꯐꯥꯎꯗ ꯄꯨꯈ꯭ꯔꯤ ꯑꯃꯈꯛꯇꯅꯦꯕ ꯄꯨꯈ꯭ꯔꯤ ꯑꯃꯗꯤ ꯂꯩꯌꯦꯕ ꯑꯗꯣ ꯄꯨꯈ꯭ꯔꯤ ꯃꯔꯥꯡ ꯀꯥꯏꯅ ꯄꯨꯈ꯭ꯔꯤ ꯑꯅꯤ ꯑꯍꯨꯝꯒꯨꯝꯕ ꯄꯔꯤ ꯑꯃ ꯇꯧꯔꯗꯤ ꯃꯇꯥꯏ ꯃꯇꯥꯏ ꯀꯥꯆꯤꯟ ꯔꯥꯎꯟꯗ ꯄꯨꯈ꯭ꯔꯤ ꯁꯦꯝꯃꯒ ꯑꯗꯨꯒ ꯏꯁꯤꯡ ꯐꯖꯅ ꯆꯥꯏꯕꯤꯗꯣꯏꯕ ꯀꯥꯞꯇꯣꯏꯕ ꯏꯁꯤꯡꯅꯅꯦ ꯄꯣꯠ ꯐꯔꯤꯁꯦ ꯏꯁꯤꯡ ꯐꯖꯅ ꯐꯔꯗꯤ ꯄꯣꯠ ꯑꯗꯨꯝ ꯐꯔꯦ

ꯑꯥꯎ ꯑꯥ ꯀꯣꯕꯤ ꯂꯩ ꯀꯣꯕꯤꯅ ꯈꯔ ꯌꯥꯝꯊꯣꯛꯈ꯭ꯔꯦ ꯍꯟꯗꯛꯀꯤꯗꯤ ꯀꯣꯕꯤꯅ ꯀꯤꯂꯣ ꯃꯪꯉꯥ ꯇꯔꯨꯛ ꯊꯥꯈ꯭ꯔꯦ ꯑꯗꯨꯒ ꯀꯣꯕꯤ ꯂꯩꯅ ꯀꯤꯂꯣ ꯑꯍꯨꯝꯈꯛ ꯊꯥꯍꯧꯔꯦ ꯑꯥ ꯈꯥꯃꯦꯟ ꯑꯁꯤꯟꯕꯁꯨ ꯐꯩꯗꯣꯝ ꯑꯍꯨꯝ ꯃꯔꯤ ꯌꯥꯏꯔꯤꯌꯦ

ꯑꯥ ꯑꯣ ꯅꯪꯒꯤꯗ ꯅꯆꯥꯁꯨ ꯄꯥꯈꯪ ꯐꯥꯕ ꯑꯅꯤ ꯑꯃꯁꯨ ꯂꯩꯔꯦ ꯑꯗꯨ ꯅꯪꯒꯤꯗꯤ ꯍꯤꯡꯒꯣꯟ ꯀꯣꯏꯒꯦ ꯍꯥꯏꯔꯗꯤ ꯌꯥꯝ ꯐꯔꯗꯕꯅꯤꯅꯦ ꯊꯕꯛ ꯍꯥꯏꯗꯤ ꯂꯥꯏꯔꯤꯛ ꯂꯥꯏꯁꯨꯁꯨ ꯇꯝꯍꯟꯅꯤ ꯑꯗꯒꯤ ꯊꯕꯛ ꯏꯪꯈꯥꯡ ꯉꯥꯏꯍꯥꯛ ꯃꯔꯛꯇꯀꯣ ꯁꯪꯉ ꯀꯥꯟꯗꯁꯨ ꯁꯨꯗꯣꯛ ꯁꯨꯖꯤꯟꯒꯤꯁꯨ ꯀꯣꯝꯃꯤꯅꯦ ꯑꯣ ꯑꯩꯒꯤꯁꯨ ꯑꯣ ꯑꯩꯒꯤꯁꯨ ꯏꯆꯥꯅꯨꯄꯥ ꯑꯅꯤ ꯂꯩꯌꯦ ꯑꯅꯤꯗꯨꯒ ꯃꯇꯦꯡ ꯈꯔ ꯈꯔ ꯃꯣꯏꯅ ꯄꯥꯡꯉꯤꯅꯦ ꯑꯣ ꯐꯔꯦ ꯐꯔꯦ ꯑꯗꯨ ꯂꯥꯛꯑꯣ ꯂꯥꯛꯑꯣ